ꯍꯜꯂꯣ ꯁꯥꯁꯤ ꯁꯥꯁꯤ ꯀꯔꯤ ꯀꯔꯤ ꯀꯔꯤ ꯋꯥꯔꯤ ꯁꯥꯁꯤꯒꯦ ꯁꯥꯁꯤ ꯌꯥꯏ ꯌꯥꯝ ꯌꯥꯎꯋꯦꯗ

ꯍꯣꯏ ꯍꯣꯏ ꯆꯥꯒ ꯊꯛꯁꯦ ꯍꯣꯏ

ꯎꯝ ꯑꯩꯗꯤ ꯑꯃꯔꯛ ꯐꯪꯉꯦ ꯑꯗꯨꯗꯤ ꯑꯁ ꯆꯉꯥꯡꯒꯤꯗꯨꯅꯤ ꯍꯣꯏꯗ ꯑꯣꯛꯁꯥꯒ ꯑꯩꯁ

ꯎꯔꯦ ꯍꯣꯏ ꯍꯧꯖꯤꯛ ꯍꯧꯖꯤꯛꯇ ꯑꯥ ꯆꯥ ꯊꯛꯇꯔꯦ ꯍꯧꯖꯤꯛꯇꯤ ꯑꯩ ꯊꯛꯄꯁꯨ ꯂꯩꯗ ꯑꯩꯈꯣꯏ ꯁꯤꯗ ꯀꯨꯝꯁꯤꯗꯤ ꯊꯛꯇꯔꯦ ꯍꯣꯏ ꯅꯦꯛꯁ ꯏꯌꯔ ꯊꯛꯀꯅꯤ ꯍꯥꯏꯌꯦ ꯍꯣꯏ

ꯀꯨꯝꯁꯤꯗꯤ ꯊꯛꯇꯔꯦ ꯀꯨꯝꯁꯤꯗꯤ ꯆꯥꯁꯨ ꯊꯛꯇꯔꯦ ꯐ꯭ꯂꯦꯛꯁꯨ ꯑꯥ ꯌꯨꯡꯗꯔꯦ

ꯑꯗꯨꯒ ꯑꯗꯨ ꯑꯗꯨꯝ ꯂꯣꯏꯔꯦꯗ ꯑꯥ ꯑꯦ ꯑꯗꯨ ꯄꯔꯊꯥꯅꯗꯤ ꯇꯧꯋꯦꯅꯥ ꯎꯝ ꯍꯣꯏ ꯍꯣꯏ ꯍꯣꯏ